ꯃꯅꯤꯄꯨꯔꯗ ꯍꯛꯁꯦꯜꯒꯤ ꯐꯤꯕꯝ ꯐꯈꯠꯅꯕ ꯈꯣꯡꯊꯥꯡꯁꯤꯡ ꯅꯠꯇ꯭ꯔꯒ ꯊꯧꯔꯝꯁꯤꯡ ꯁꯔꯀꯥꯔꯅ ꯃꯌꯥꯝ ꯑꯃ ꯂꯧꯈꯠꯂꯤ ꯁꯝꯅ ꯍꯥꯏꯔꯕꯗ ꯅꯦꯁꯅꯦꯜ ꯍꯦꯜ ꯃꯤꯁꯟ ꯖꯦ ꯑꯦꯁ ꯋꯥꯏ ꯑꯁꯤꯅꯆꯤꯡꯕ ꯆꯤꯞ ꯃꯤꯅꯤꯁꯇꯔꯒꯤ ꯍꯛꯁꯦꯟꯒꯤ ꯀꯥꯔꯠ ꯑꯁꯤꯁꯨꯅꯤ